ꯍꯂꯣ ꯑꯧ ꯒꯥꯔꯤ ꯊꯧꯕꯗ ꯑꯗꯨꯝ ꯃꯨꯠꯈꯤꯕ ꯑꯗꯨ ꯑꯣꯏꯔꯗꯤ ꯊꯥꯎ ꯇꯠꯄꯩꯒ ꯑꯣꯏꯔꯝꯅꯤꯅꯦ ꯅꯠꯇ꯭ꯔꯒ ꯊꯥꯎ ꯐꯨꯟꯕꯒꯤ ꯑꯣꯏꯔꯝꯃꯅꯤ ꯑꯗꯨ ꯅꯪ ꯀꯥꯏ ꯂꯩꯒꯦ ꯑꯣ ꯑꯗꯨ ꯑꯣꯏꯔꯗꯤ ꯑꯩꯒꯤ ꯋꯥꯛꯁꯣꯞꯀ ꯈꯔ ꯅꯛꯅꯩꯅꯦ ꯑꯥ ꯑꯗꯨ ꯅꯪꯒꯤ ꯒꯥꯔꯤꯗꯣ ꯂꯝꯕꯤ ꯂꯝꯕꯤ ꯃꯇꯥꯏꯗ ꯑꯗꯨꯝ ꯂꯩꯔꯝꯃꯣ ꯑꯩ ꯆꯤꯡꯅꯕ ꯃꯤ ꯀꯧꯔꯛꯀꯦ ꯑꯧ ꯑꯧꯑꯧ ꯑꯩ ꯊꯨꯍꯜꯂꯛꯀꯦ ꯊꯨꯍꯜꯂꯛꯀꯦ